ꯁꯤ ꯔꯥꯁꯇꯥꯟ ꯑꯣꯏꯕꯤꯔꯕ꯭ꯔꯣ ꯑꯣ ꯁꯣꯝꯒꯤ ꯅꯝꯕꯔꯁꯦ ꯑꯩꯈꯣꯏ ꯀꯩꯅꯣ ꯏꯕꯨꯡ ꯑꯃꯅ ꯄꯤꯔꯛꯄꯅꯦꯕꯀꯣ ꯑꯥ ꯑꯗꯣ ꯑꯩꯁꯦ ꯍꯌꯦꯡ ꯀꯛꯆꯤꯡꯗ ꯂꯝ ꯀꯣꯏꯕ ꯑꯣꯏꯅ ꯑꯗꯨꯝ ꯂꯥꯛꯆꯒꯦ ꯇꯧꯕꯅꯦ ꯑꯗꯨꯗ ꯀꯛꯆꯤꯡꯒꯤ ꯌꯦꯡꯕ ꯌꯥꯕ ꯃꯐꯝ ꯑꯗꯒꯤ ꯑꯗꯨꯝ ꯂꯩꯕ ꯈꯣꯠꯄꯗ ꯈꯨꯗꯣꯡ ꯆꯥꯕ ꯈꯣꯠꯄ ꯑꯗꯨꯝꯕꯒꯤ ꯑꯗꯨꯝ ꯂꯩꯒꯗ꯭ꯔꯥ ꯑꯗꯨ ꯀꯛꯆꯤꯡꯁꯦ ꯍꯥꯏꯗꯤ ꯁꯨꯝ ꯌꯦꯡꯕꯗ ꯅꯨꯡꯉꯥꯏꯕ ꯃꯐꯝ ꯐꯖꯕ ꯀꯔꯝ ꯀꯔꯝꯕ ꯃꯐꯝ ꯂꯩꯒꯦ ꯑꯩꯈꯣꯏ ꯃꯤ ꯃꯉꯥ ꯇꯔꯨꯛꯀꯨꯝꯕ ꯁꯨꯝ ꯂꯥꯛꯀꯗꯕꯅꯦ ꯑꯥꯎ ꯍꯣꯏ ꯂꯩꯗꯣꯏꯅꯦ ꯑꯥ ꯂꯥꯛꯑꯗꯤ ꯑꯗꯨꯝ ꯄꯨꯡ ꯃꯥꯄꯟ ꯇꯔꯥ ꯑꯗꯥꯏꯗ ꯑꯗꯨꯝ ꯃꯄꯥꯗ ꯑꯗꯨꯝ ꯌꯧꯔꯛꯀꯅꯤ ꯍꯣꯏ ꯏꯁꯥꯒꯤ ꯒꯥꯔꯤꯗ ꯑꯣꯏꯅ ꯑꯗꯨꯝ ꯂꯥꯛꯆꯔꯒꯦ

ꯑꯣ ꯑꯗꯨꯗꯤ ꯌꯥꯝ ꯐꯦꯃꯤꯂꯤ ꯄꯨꯟꯅ ꯑꯗꯨꯝ ꯂꯥꯛꯀꯗꯕꯅꯦ ꯑꯩꯈꯣꯏ ꯑꯩꯈꯣꯏ ꯃꯤꯒꯤ ꯑꯗꯨꯝ ꯃꯤ ꯈꯔ ꯇꯧꯔꯒ ꯑꯗꯨꯗꯤ ꯌꯥꯝ ꯅꯨꯡꯉꯥꯏꯖꯔꯦ ꯍꯌꯦꯡ ꯂꯥꯛꯀꯥꯟꯗ ꯑꯗꯨꯝ ꯄꯥꯎ ꯐꯥꯎꯖꯔꯑꯒꯦ ꯑꯗꯨꯒ ꯀꯩꯅꯣ ꯇꯧꯔꯁꯤ ꯊꯦꯡꯅꯔꯁꯦ ꯍꯣꯏ ꯍꯣꯏ ꯎꯝ ꯊꯝꯖꯔꯦ ꯊꯝꯖꯔꯦ